ꯍꯂꯣ ꯑ ꯇꯥꯏꯌꯦ ꯍꯣꯏ ꯍꯣꯏ ꯃꯥꯅꯦ ꯃꯥꯅꯦ ꯑ ꯚꯔꯥꯗꯨ ꯑꯣ ꯍꯧꯖꯤꯛ ꯃꯇꯝꯁꯦ ꯏꯔꯥꯡꯒ ꯂꯩꯔꯦ ꯑꯗꯨꯒꯤꯁꯨ ꯃꯊꯛꯇ ꯒꯥꯔꯤ ꯊꯥꯎꯁꯤ ꯌꯥꯝ ꯇꯥꯡꯉꯦ ꯑꯗꯨꯅ ꯑꯩꯈꯣꯏꯅ ꯃꯤꯁꯨ ꯌꯥꯝꯅ ꯊꯣꯛꯇꯦ ꯑꯗꯨꯒ ꯊꯥꯎꯁꯨ ꯇꯥꯡꯕꯅ ꯃꯔꯝ ꯑꯣꯏꯔꯒ ꯑꯩꯈꯣꯏ ꯚꯔꯥꯁꯤ ꯈꯤꯇꯪ ꯍꯦꯟꯒꯠꯆꯕꯅꯤ ꯍꯣꯏ ꯑꯣ ꯅꯨꯡꯉꯥꯏꯅꯕꯅ ꯍꯟꯗꯛ ꯇꯧꯔꯅꯦ ꯑꯩꯗꯣ ꯄꯩꯁꯥ ꯅꯨꯡꯁꯥꯗꯣ ꯈꯔ ꯐꯔꯛ ꯇꯥꯕ ꯑꯗꯨꯅ ꯑꯅꯥ ꯑꯌꯦꯛ ꯈꯔ ꯌꯥꯎꯋꯦ ꯑꯗꯨꯅ ꯐꯔꯛ ꯇꯥꯗꯅ ꯁꯦꯝꯗꯕꯅꯦ ꯍꯟꯗꯛ ꯁꯦꯝꯖꯔꯒꯦ ꯑꯗꯨꯒ ꯃꯌꯥꯝꯒꯤ ꯄ꯭ꯔꯖꯥꯒꯤ ꯅꯨꯡꯉꯥꯏꯅꯕ ꯇꯧꯖꯔꯒꯦ ꯈꯤꯇꯪ ꯅꯨꯡꯉꯥꯏꯇꯕꯗꯨ ꯄꯦꯟꯊꯣꯛꯑꯣ ꯑꯗꯨꯒ ꯃꯊꯪꯗꯒꯤ ꯅꯨꯡꯉꯥꯏꯅ ꯇꯣꯡꯅꯅꯕ ꯍꯣꯠꯅꯖꯒꯦ

ꯍꯣꯏ ꯁꯦꯝꯗꯣꯛꯆꯒꯦ ꯑꯩꯈꯣꯏ ꯃꯌꯥꯝꯅ ꯅꯨꯡꯉꯥꯏꯅꯕ ꯑꯗꯨꯝ ꯑꯩ ꯇꯧꯖꯔꯛꯀꯦ ꯅꯨꯡꯉꯥꯏꯇꯕ ꯈꯨꯗꯤꯡꯃꯛ ꯅꯨꯡꯉꯥꯏꯅꯕ ꯍꯣꯠꯅꯖꯒꯦ ꯑꯗꯨꯗ ꯃꯌꯥꯝꯒꯤꯁꯨ ꯃꯇꯦꯡ ꯌꯥꯎꯔꯤꯕꯅꯤ ꯑꯩꯈꯣꯏꯅ ꯄꯩꯁꯥꯁꯤ ꯅꯣꯡꯃꯒꯤ ꯇꯥꯜꯂꯒ ꯍꯣꯠꯅꯕꯅꯤꯅ ꯄꯩꯁꯥ ꯃꯔꯥꯡ ꯀꯥꯏꯅ ꯐꯪꯗꯕꯒꯤ ꯁꯦꯝꯖꯕ ꯉꯝꯖꯗꯕꯅꯤ ꯑꯗꯨꯅ ꯉꯝꯅꯕ ꯍꯣꯠꯅꯖꯒꯦ ꯍꯟꯗꯛꯀꯤꯗꯤ ꯋꯥꯔꯁꯨ ꯋꯥꯅ ꯇꯣꯡꯁꯤꯟꯕꯤꯔꯣ ꯑꯩꯈꯣꯏꯁꯤ ꯍꯥꯟꯅꯗꯤ ꯐꯤꯞꯇꯤꯈꯛ ꯂꯧꯖꯔꯝꯕꯅꯤ ꯍꯧꯖꯤꯛꯇꯤ ꯁꯚꯦꯟꯇꯤ ꯂꯧꯔꯦ ꯑꯗꯨꯗꯤ ꯑꯩꯈꯣꯏ ꯐꯤꯞꯇꯤꯗ ꯑꯗꯨꯝ ꯂꯧꯅꯕ ꯑꯩꯈꯣꯏ ꯍꯣꯠꯅꯖꯒꯦ ꯍꯣꯏ ꯍꯣꯏ ꯑꯩꯈꯣꯏꯁꯨ ꯅꯣꯡꯃꯒꯤ ꯁꯤ ꯒꯥꯔꯤꯁꯤꯗꯒꯤ ꯊꯧꯔꯒ ꯒꯥꯔꯤꯁꯤ ꯊꯧꯔꯒꯁꯨ ꯇꯥꯜꯂꯤꯃꯤꯅ ꯑꯗꯨꯅ ꯌꯥꯗꯕꯒꯤꯅꯦ ꯆꯨꯔꯆꯥꯟꯄꯨꯔꯗꯩꯅ ꯇꯣꯡꯉꯛꯄꯁꯤꯗꯤ ꯍꯟꯗ꯭ꯔꯦꯠꯀꯨꯝꯕ ꯂꯧꯖꯩꯌꯦ ꯑꯩꯈꯣꯏ ꯃꯥꯅ ꯀꯤꯂꯣꯃꯤꯇꯔꯁꯤ ꯁꯥꯡꯕꯅꯤꯅ ꯑꯗꯨꯗꯤ ꯐꯣꯔꯇꯤ ꯈꯛꯇꯪ ꯂꯧꯋꯦ ꯊꯧꯕꯥꯜ ꯇꯨ ꯏꯝꯐꯥꯜꯗꯤ

ꯑꯣ ꯐꯔꯦ ꯐꯔꯦ ꯑꯗꯨꯗꯤ ꯊꯝꯃꯒꯦ